ꯑꯩꯈꯣꯏꯒꯤ ꯄꯨꯋꯥꯔꯤꯗꯒꯤ ꯆꯠꯅ ꯀꯥꯡꯂꯣꯟꯗ ꯐꯤꯖꯦꯠ ꯆꯥꯛꯆꯦꯠꯇ ꯑꯩꯈꯣꯏꯅ ꯁꯥꯐꯤ ꯂꯥꯟꯐꯤ ꯃꯁꯤ ꯑꯃꯨꯕꯗ ꯑꯉꯥꯡꯕꯅ ꯃꯄꯥꯟ ꯅꯥꯏꯔꯒ ꯄꯦꯇꯟ ꯑꯁꯤ ꯁꯦꯝꯃꯤ ꯀꯔꯤꯒꯨꯝꯕꯗ ꯑꯩꯈꯣꯏꯅ ꯁꯥ ꯉꯥꯒꯤ ꯃꯌꯦꯛꯇ ꯌꯣꯠꯇꯨꯝ ꯇꯧꯔꯒ ꯈꯨꯠꯅ ꯂꯣꯜꯂꯤ ꯁꯒꯣꯜ ꯑꯣꯏꯕ ꯌꯥꯏ ꯏꯔꯣꯏ ꯑꯣꯏꯕ ꯌꯥꯏ ꯑꯗꯨꯒ ꯉꯥꯒꯤ ꯑꯣꯏꯕ ꯌꯥꯏ ꯑꯗꯨ ꯅꯠꯇ꯭ꯔꯒꯅ ꯇꯔꯪ ꯃꯂꯪꯒꯤ ꯑꯩꯈꯣꯏ ꯅꯨꯃꯤꯠ ꯊꯥꯅꯆꯤꯡꯕꯁꯨ ꯑꯗꯨꯗꯒꯤ ꯑꯩꯈꯣꯏꯒꯤ ꯊꯥꯡ ꯇꯥꯥ ꯇꯥꯡ ꯆꯤꯡꯕꯒꯤ ꯃꯥꯌꯦꯛꯇꯁꯨ ꯃꯁꯤ ꯂꯣꯟꯕ ꯁꯥꯕ ꯇꯧꯏ ꯃꯁꯤ ꯍꯧꯖꯤꯛ ꯍꯧꯖꯤꯛꯃꯛꯇꯤ ꯃꯗꯨ ꯍꯥꯛꯅ ꯃꯁꯤ ꯑꯗꯨꯝ ꯃꯥꯡꯁꯤꯜꯂꯛꯂꯦ ꯃꯁꯤ ꯌꯥꯔꯒꯗꯤ ꯑꯃꯨꯛ ꯅꯧꯅ ꯑꯩꯈꯣꯏꯒꯤ ꯆꯠꯅ ꯀꯥꯡꯂꯣꯟꯁꯤꯗ ꯑꯃꯨꯛ ꯄꯣꯔꯛꯄꯗ ꯌꯥꯝꯅ ꯐꯖꯒꯅꯤ ꯍꯥꯏꯅ ꯈꯟꯖꯩ